ꯍꯂꯣ ꯑꯣ ꯏꯃꯥ ꯑꯩ ꯀꯩꯅꯣꯅ ꯍꯦꯟꯇꯥꯛꯁꯨ ꯆꯥꯅꯤꯉꯤ ꯑꯗꯨ ꯀꯃꯥꯏꯅ ꯁꯦꯝꯒꯦꯔꯥ ꯍꯥꯏꯗꯨ ꯈꯔ ꯍꯥꯏꯕꯤꯔꯝꯃꯣ ꯑꯩꯁꯨ ꯁꯦꯝꯁꯦ ꯍꯥꯏꯔ ꯁꯦꯝꯕ ꯍꯩꯇ꯭ꯔꯦ ꯎꯝ ꯑꯣ ꯑꯥ ꯎꯝ ꯎꯝ ꯇꯨꯔꯦꯟ ꯉꯥ ꯅꯠꯇ꯭ꯔꯗꯤ ꯌꯥꯗꯕ꯭ꯔꯣ ꯎꯝ ꯎꯝ ꯎꯝ ꯍꯣꯏ ꯈꯔ ꯊꯥꯕꯤꯔꯛꯑꯣ ꯑꯗꯨ ꯑꯩꯗꯤ ꯈꯣꯟꯕꯗꯣ ꯍꯩꯅꯤꯡꯕ ꯑꯩ ꯑꯣꯏꯅ ꯏꯁꯥꯅ ꯁꯦꯝꯃꯒ ꯆꯥꯖꯅꯤꯡꯕ ꯑꯗꯨꯒꯤ ꯏꯃꯥꯗꯒꯤ ꯑꯗꯨꯝ ꯂꯧꯕꯁꯨ ꯅꯨꯡꯉꯥꯏꯇꯦꯅ ꯑꯣ ꯑꯣ ꯑꯣ ꯑꯥ ꯑꯥ ꯎꯝ ꯎꯝ ꯑꯥ ꯍꯣꯏ ꯑꯣ ꯍꯣꯏ ꯑꯥ ꯑꯥ ꯑꯥ ꯑꯥ ꯑꯥ ꯑꯥ ꯑꯥ ꯑꯥ ꯑꯥ ꯑꯥ ꯍꯥꯞꯄꯁꯨ ꯌꯥꯒꯅꯤ ꯑꯥ ꯀꯌꯥꯃꯨꯛ ꯀꯨꯏꯅ ꯊꯝꯃꯒꯆꯥꯕ ꯌꯥꯒꯅꯤ ꯑꯥ ꯑꯥ ꯎꯝ ꯑꯗꯨ ꯀꯩꯅꯣ ꯆꯐꯨ ꯑꯃꯗ ꯑꯗꯨꯝ ꯍꯥꯞꯆꯤꯜꯂ ꯊꯝꯕ ꯌꯥꯒꯅꯤꯀꯣ ꯎꯝ ꯑꯥ ꯑꯥ ꯑꯥ ꯎꯝ ꯑꯥꯥꯥꯥꯥꯥꯥꯥꯥꯥꯥ ꯑꯥ ꯑꯥ ꯑꯥ ꯍꯣꯏ ꯍꯣꯏ ꯍꯣꯏ ꯊꯝꯃꯒꯦ ꯊꯝꯃꯒꯦ ꯈꯤꯇꯪ ꯊꯥꯕꯤꯔꯛꯑꯣ ꯍꯣꯏ ꯍꯣꯏ